ꯑꯩꯈꯣꯏ ꯃꯐꯝ ꯑꯁꯤꯗ ꯂꯥꯌꯦꯡꯕ ꯃꯇꯝꯗ ꯑꯃꯇꯪꯗ

ꯑꯗꯨꯝ ꯍꯣꯜꯗ ꯂꯦꯞꯄꯒ ꯑꯉꯥꯡ ꯄꯨꯔꯒ ꯂꯦꯞ ꯂꯦꯞꯄꯒ ꯍꯣꯔꯦꯟ ꯂꯥꯁ ꯑꯋꯥꯔꯗꯒꯤ ꯑꯗꯨꯝ ꯊꯦꯡꯅꯕꯁꯨ ꯊꯦꯡꯅꯕ ꯌꯥꯎꯏ ꯑꯗꯨ ꯃꯊꯛꯇ ꯑꯩꯈꯣꯏ ꯂꯦꯞꯄꯒ ꯋꯥꯅ ꯂꯩꯕꯗ ꯄꯨꯡ ꯑꯥ ꯌꯧꯔꯦ ꯍꯥꯏꯔꯗꯤ ꯗꯣꯛꯇꯔꯒꯤ ꯃꯇꯝꯁꯦ ꯂꯣꯏꯔꯦ ꯍꯧꯖꯤꯛꯇꯤ ꯃꯇꯝ ꯍꯦꯟꯈ꯭ꯔꯦ ꯑꯩꯈꯣꯏ ꯑꯩꯈꯣꯏ ꯃꯐꯝꯗ ꯍꯜꯂꯒꯅꯤ ꯍꯌꯦꯡꯅ ꯑꯃꯨꯛ ꯎꯅꯁꯦ ꯍꯥꯏꯕꯗ ꯑꯩꯈꯣꯏ ꯑꯗꯨꯒꯤꯗꯃꯛꯁꯨ ꯌꯥꯝ ꯋꯥꯕꯅꯤ